ꯑꯇꯤꯌꯥꯗ ꯊꯣꯛꯄ ꯊꯧꯗꯣꯛꯁꯤꯡ ꯍꯥꯏꯔꯒꯗꯤ ꯑꯩꯈꯣꯏꯅ ꯑꯩꯈꯣꯏꯒꯤ ꯅꯥꯏꯟꯇꯤꯟ ꯅꯥꯏꯟꯇꯤ ꯁꯤꯛꯁꯇ ꯑꯩꯈꯣꯏ ꯁꯣꯂꯥꯔ ꯏꯀ꯭ꯂꯤꯞꯁꯅ ꯑꯩꯈꯣꯏꯒꯤ ꯒ꯭ꯔꯥꯍꯟ ꯂꯥꯛꯞ ꯍꯥꯏꯗꯅ ꯑꯃꯈꯛ ꯑꯩꯈꯣꯏꯅ ꯊꯦꯡꯅꯈꯤ ꯑꯩꯈꯣꯏꯅ ꯄꯨꯟꯁꯤꯗ ꯑꯍꯥꯟꯕ ꯒ꯭ꯔꯣꯍꯣꯟ ꯂꯥꯛꯄ ꯍꯥꯏꯌꯦ ꯑꯩꯈꯣꯏꯒꯤ ꯃꯩꯇꯩꯂꯣꯟꯗ ꯍꯥꯏꯔꯒꯗꯤ ꯒ꯭ꯔꯣꯍꯣꯟ ꯂꯥꯛꯄ ꯍꯥꯏꯕꯁꯦ ꯑꯩꯈꯣꯏ ꯎꯗ꯭ꯔꯤꯕꯅꯤꯅ ꯁꯨꯃꯥꯏꯅ ꯒ꯭ꯔꯣꯍꯣꯟ ꯂꯥꯛꯀꯅꯤꯅ ꯍꯥꯏꯕ ꯁꯤꯗꯩꯗ ꯑꯩꯈꯣꯏꯅ ꯏꯁꯥꯗ ꯑꯀꯤꯕ ꯑꯩꯈꯣꯏꯒꯤ ꯑꯍꯜ ꯂꯃꯟꯁꯤꯡꯅ ꯍꯥꯏꯕ ꯃꯇꯝꯗ ꯑꯁ ꯑꯇꯤꯌꯥꯁꯤ ꯃꯝꯗꯣꯏꯅꯤ ꯅꯨꯃꯤꯠꯁꯦ ꯈꯨꯝꯖꯤꯟꯗꯣꯏꯅꯤꯒꯅ ꯍꯥꯏꯔꯛꯄ ꯃꯇꯝꯗ ꯑꯩꯈꯣꯏꯗ ꯑꯀꯤꯕ ꯑꯃꯗꯤ ꯐꯥꯎꯋꯦ ꯇꯧꯕꯇꯕꯨ ꯑꯩꯈꯣꯏꯅ ꯃꯇꯝꯗꯨꯗꯩꯗ ꯏꯖꯨꯀꯦꯁꯟꯒꯤ ꯃꯉꯥꯟ ꯈꯤꯇꯪ ꯐꯪꯉꯨꯕꯅ ꯃꯔꯝ ꯑꯣꯏꯔ ꯀꯥꯟꯗ ꯑꯩꯈꯣꯏꯒꯤ ꯁ꯭ꯀꯨꯜꯒꯤ ꯑꯣꯖꯥꯁꯤꯡꯅ ꯍꯥꯏꯕꯤꯔꯛꯄꯒꯤ ꯃꯇꯨꯡ ꯏꯟꯅ ꯃꯁꯤ ꯑꯩꯈꯣꯏ ꯌꯦꯡꯒꯗꯕꯅꯤ ꯌꯥꯝꯅ ꯇꯣꯏꯅ ꯊꯣꯛꯄ ꯊꯧꯗꯣꯛ ꯅꯠꯇꯦ ꯑꯁꯤ ꯌꯥꯔꯤꯒꯩ ꯇꯥꯟꯖꯥꯁꯤꯗꯩꯗ ꯑꯩꯈꯣꯏꯒꯤ ꯇꯦꯂꯦꯁꯀꯣꯞ ꯀꯨꯝꯕ ꯁꯤꯖꯤꯟꯅꯔꯒ ꯑꯩꯈꯣꯏꯒꯤ ꯁꯥꯏꯟꯇꯤꯁꯁꯤꯡꯗꯤ ꯁꯤ ꯌꯦꯡꯉꯝꯒꯗꯣꯏꯅꯤ ꯀꯥꯏꯅ ꯃꯈꯣꯏꯗ ꯈꯪꯅꯤꯡꯕ ꯑꯗꯨꯒꯨꯝꯕ ꯃꯣꯇꯤꯕ ꯑꯃꯈꯛ ꯐꯥꯎꯕꯗꯣ ꯑꯩꯈꯣꯏꯗꯁꯨ ꯋꯥꯔꯤ ꯐꯖꯅ ꯂꯤꯕꯤꯗꯨꯅ ꯑꯩꯈꯏꯁꯨ ꯌꯦꯡꯍꯧꯒꯦ ꯍꯥꯏꯕꯒꯤ ꯏꯊꯤꯜ ꯑꯃꯗꯤ ꯐꯥꯎꯏ ꯇꯧꯕꯇꯕꯨ ꯃꯇꯧ ꯀꯔꯝꯅ ꯌꯦꯡꯒꯅꯤ ꯗꯥꯏꯔꯦꯛ ꯑꯩꯈꯣꯏꯅ ꯁꯤꯗꯩꯗ ꯌꯦꯡ ꯇꯥꯔꯒꯗꯤ ꯑꯇꯤꯌꯥ ꯁꯤꯗꯩꯗ ꯌꯦꯡꯈꯠ ꯇꯥꯔꯒꯗꯤ ꯑꯩꯈꯣꯏꯒꯤ ꯃꯤꯠ ꯁꯣꯛꯏ ꯑꯗꯨꯒꯨꯝꯕ ꯁꯥꯏꯠ ꯏꯐꯦꯛ ꯂꯩ ꯍꯥꯏꯕ ꯃꯌꯥꯝ ꯑꯃꯁꯨ ꯑꯩꯈꯣꯏ ꯑꯈꯪ ꯑꯍꯩꯁꯤꯡꯅ ꯇꯥꯛꯄꯤꯕꯒꯤ ꯃꯇꯨꯡ ꯏꯟꯅ ꯑꯗꯨꯃꯥꯏꯅ ꯑꯣꯖꯥꯁꯤꯡꯗꯨꯅ ꯃꯇꯝꯗꯨꯗ ꯑꯩꯈꯣꯏꯗꯁꯨ ꯇꯥꯛꯄꯤꯈꯤ ꯍꯥꯏꯔꯤꯕꯗꯣ ꯑꯩꯈꯣꯏꯅ ꯌꯦꯡꯕ ꯃꯇꯝꯗꯗꯤ ꯃꯤꯠꯁꯦ ꯗꯥꯏꯔꯦꯛ ꯑꯣꯏꯅ ꯌꯦꯡꯈꯠꯇꯕꯤꯗ ꯑꯩꯈꯣꯏꯒꯤ ꯅꯥꯕ ꯃꯇꯝꯗ ꯑꯩꯈꯣꯏꯒꯤ ꯗꯥꯛꯇꯔꯅ ꯂꯧꯕ ꯑꯦꯛꯁ꯭ꯔꯦꯁꯦ ꯁꯤ ꯁꯤꯖꯤꯟꯅꯔꯒ ꯌꯦꯡꯉꯨ ꯅꯠꯇ꯭ꯔꯒꯅ ꯁꯟ ꯒ꯭ꯂꯥꯁ ꯑꯃ ꯍꯥꯞꯆꯤꯜꯂꯒ ꯌꯦꯡꯉꯨ ꯍꯥꯏꯔꯤꯕ ꯍꯥꯏꯕꯁꯦ ꯃꯌꯥꯝ ꯑꯩꯈꯣꯏꯗ ꯇꯥꯛꯄꯤꯔꯛꯄꯒꯤ ꯃꯇꯨꯡ ꯏꯟꯅ ꯑꯩꯈꯣꯏꯁꯨ ꯑꯦꯛꯁꯔꯦ ꯇꯧꯔꯒ ꯌꯦꯡꯉꯦ ꯑꯩꯈꯣꯏꯅ ꯑꯦꯛꯁꯔꯦ ꯇꯧꯔꯒ ꯌꯦꯡꯕ ꯃꯇꯝꯁꯤꯗꯩꯗ ꯑꯈꯣꯏꯒꯤ ꯅꯨꯃꯤꯠꯁꯦ ꯑꯩꯈꯣꯏꯒꯤ ꯀꯩꯅꯣꯁꯤꯅ ꯄ꯭ꯔꯤꯊꯤꯕꯤꯁꯤꯅ ꯍꯥꯏꯇꯥꯔꯦꯅꯦ ꯑꯇꯣꯞꯄ ꯄ꯭ꯂꯥꯅꯦꯠꯁꯤꯅ ꯇꯞꯅ ꯇꯞꯅ ꯈꯨꯝꯖꯤꯜꯂꯛꯄꯒꯤ ꯃꯃꯤꯗꯣ ꯑꯩꯈꯣꯏ ꯃꯇꯝꯗꯨꯗꯩꯗ ꯌꯥꯝ ꯊꯋꯥꯏ ꯍꯛꯆꯥꯡ ꯌꯥꯎꯅ ꯌꯦꯡꯖꯈꯤ ꯇꯧꯕꯇꯕꯨ ꯀꯅꯥꯒꯨꯝꯕ ꯑꯩꯈꯣꯏꯒꯤ ꯑꯟꯙ ꯕꯤꯁꯋꯥꯁꯇ ꯊꯥꯖꯕ ꯈꯔ ꯑꯃꯁꯨ ꯑꯗꯨꯝ ꯑꯩꯈꯣꯏꯒꯤ ꯁꯝꯅ ꯍꯥꯏꯔꯕꯗ ꯏꯔꯥꯏ ꯄꯣꯛꯄ ꯃꯤꯗꯤ ꯁꯤꯒꯤ ꯒ꯭ꯔꯥꯍꯟ ꯂꯥꯛꯄꯁꯦ ꯌꯦꯡꯕ ꯇꯧꯍꯩꯗꯦ ꯑꯗꯨ ꯇꯧꯏ ꯑꯗꯥ ꯇꯧꯏ ꯑꯩꯈꯣꯏꯒꯤ ꯊꯥꯖꯅꯕꯒꯤ ꯃꯇꯨꯡ ꯏꯟꯅ ꯑꯗꯨꯒꯨꯝꯕ ꯃꯌꯥꯝ ꯊꯣꯛꯇꯕ ꯃꯌꯥꯝꯁꯨ ꯌꯥꯎꯈꯤꯗꯕꯗꯤ ꯅꯠꯇꯦ ꯀꯩꯒꯨꯝꯕ ꯌꯥꯎꯇꯥꯔꯒꯁꯨ ꯃꯗꯨ ꯑꯩꯈꯣꯏꯅ ꯑꯩꯈꯣꯏꯒꯤ ꯆꯠꯅꯕꯤꯗ ꯍꯥꯏꯇꯥꯔꯦ ꯀꯣꯛꯀꯟ ꯃꯅꯥꯅ ꯀꯨꯞꯀꯗꯕꯅꯤ ꯃꯄꯥꯟ ꯊꯣꯛꯄ ꯌꯥꯗꯦ ꯏꯃꯨꯡꯗꯒꯤ ꯃꯄꯥꯟ ꯊꯣꯛꯂꯛꯄ ꯌꯥꯗꯦ ꯍꯥꯏꯗꯅ ꯑꯩꯈꯣꯏꯅ ꯑꯗꯨꯒꯨꯝꯕ ꯑꯟꯙ ꯕꯤꯁꯋꯥꯁꯇ ꯀꯩꯒꯨꯝꯕ ꯃꯌꯥꯝ ꯊꯥꯖꯈꯤꯕꯗꯨꯅ ꯃꯔꯝ ꯑꯣꯏꯔꯒ ꯑꯩꯈꯣꯏꯗꯁꯨ ꯑꯀꯤꯕ ꯑꯃꯗꯤ ꯐꯥꯎꯍꯟꯂꯦ ꯇꯧꯕꯇꯕꯨ ꯍꯥꯏꯔꯤꯕ ꯑꯀꯤꯕꯗꯣ ꯑꯩꯈꯣꯏꯒꯤ ꯑꯣꯖꯥꯁꯤꯡ ꯑꯗꯨꯅ ꯇꯥꯛꯄꯤꯔꯛꯄꯒꯤ ꯃꯇꯨꯡ ꯏꯟꯅ ꯃꯁꯤ ꯀꯤꯕ ꯌꯥꯗꯦ ꯃꯁꯤ ꯑꯩꯈꯣꯏꯒꯤ ꯃꯔꯛ ꯃꯔꯛꯇꯁꯨ ꯍꯦꯛ ꯍꯦꯛ ꯊꯣꯛꯏ ꯀꯥꯏꯅ ꯍꯥꯏꯕꯒꯤ ꯃꯇꯨꯡ ꯏꯟꯅ ꯑꯩꯈꯣꯏꯅꯁꯨ ꯑꯗꯨꯝ ꯇꯥꯖꯩ ꯑꯗꯨꯒꯤ ꯃꯇꯨꯡ ꯏꯟꯅ ꯌꯥꯝ ꯊꯋꯥꯏ ꯍꯛꯆꯥꯡ ꯌꯥꯎꯅꯁꯨ ꯑꯩꯈꯣꯏ ꯌꯦꯡꯖꯈꯤ ꯍꯥꯏꯔꯤꯕ ꯁꯣꯂꯥꯔ ꯏꯀ꯭ꯂꯤꯞꯁ ꯑꯗꯨ ꯊꯣꯛꯂꯛꯄ ꯃꯇꯝꯗ ꯑꯩꯈꯣꯏ ꯃꯇꯝꯗꯨꯗꯩꯗ ꯍꯧꯖꯤꯛ ꯍꯧꯖꯤꯛꯀꯤ ꯑꯞꯗꯦꯗ ꯑꯣꯏꯅ ꯇꯤ ꯕꯤꯗꯁꯨ ꯑꯩꯈꯣꯏꯒꯤ ꯂꯥꯏꯕ ꯇꯦꯂꯤꯀꯥꯁ ꯍꯥꯏꯒꯗ꯭ꯔꯥ ꯂꯥꯏꯕ ꯇꯦꯂꯤꯀꯥꯁ ꯑꯣꯏꯅ ꯊꯥꯗꯣꯛꯄꯤꯔꯛꯏ ꯂꯥꯏꯕ ꯇꯦꯂꯤꯀꯥꯁꯇꯨꯗꯁꯨ ꯑꯩꯈꯣꯏ ꯌꯦꯡꯖꯍꯧꯏ ꯃꯔꯨ ꯑꯣꯏꯅ ꯑꯩꯈꯣꯏ ꯌꯨꯝꯗꯒꯤ ꯑꯣꯏꯅꯁꯨ ꯑꯩꯈꯣꯏ ꯗꯥꯏꯔꯦꯛ ꯑꯩꯈꯣꯏꯒꯤ ꯍꯧꯖꯤꯛꯀꯤ ꯍꯥꯏꯔꯤꯕ ꯑꯦꯛꯁ꯭ꯔꯦꯗꯣ ꯑꯗꯨ ꯈꯜꯂꯒ ꯌꯦꯡꯕꯁꯨ ꯑꯗꯨꯝ ꯌꯥꯎꯏ ꯑꯗꯣ ꯑꯩꯈꯣꯏꯅ ꯑꯦꯛꯁ꯭ꯔꯦ ꯇꯧꯔꯒ ꯌꯦꯡꯕꯁꯤ ꯐꯔꯝꯕ ꯌꯥꯏ ꯐꯔꯝꯗꯕ ꯌꯥꯏ ꯑꯗꯨꯃꯗꯤ ꯑꯩꯈꯣꯏꯅ ꯁꯤꯗꯩꯗ ꯑꯩꯈꯣꯏ ꯌꯥꯝ ꯀꯟꯅ ꯅꯣꯂꯦꯖꯇꯤ ꯂꯩꯔꯨꯗ꯭ꯔꯦ ꯇꯧꯕꯇꯕꯨ ꯑꯉꯥꯡ ꯑꯩꯈꯣꯏꯅ ꯏꯟꯈꯠꯂꯛꯄ ꯑꯩꯈꯣꯏꯅ ꯀ꯭ꯂꯥꯁ ꯇꯦꯟ ꯊꯥꯔꯝꯗꯥꯏ ꯑꯗꯨꯋꯥꯏ ꯑꯣꯏꯕꯅꯤꯅ ꯌꯦꯡꯅꯤꯡꯕꯗꯨꯒꯤ ꯃꯌꯥꯏꯗꯨꯅ ꯍꯦꯟꯅ ꯑꯩꯈꯣꯏꯅ ꯌꯦꯡꯅꯤꯡꯕ ꯐꯥꯎꯍꯟꯈꯤꯕꯗꯨꯅ ꯑꯩꯈꯣꯏꯅ ꯑꯗꯨꯃꯥꯏ ꯇꯧꯔꯒ ꯌꯦꯡꯖꯈꯤ ꯑꯗꯨ ꯐꯕ ꯐꯠꯇꯕꯒꯤꯗꯤ ꯑꯩꯈꯣꯏ ꯉꯁꯤ ꯐꯥꯎꯕꯗ ꯐꯕ꯭ꯔꯥ ꯐꯠꯇꯕ꯭ꯔꯥ ꯍꯥꯏꯕꯗꯨꯒꯤ ꯃꯇꯥꯡꯗꯨꯃꯗꯤ ꯑꯩꯈꯣꯏꯅ ꯊꯤꯗꯣꯛꯎꯗ꯭ꯔꯦ ꯍꯥꯏꯔꯤꯕ ꯄꯣꯠ ꯑꯗꯣ ꯍꯧꯖꯤꯛ ꯍꯧꯖꯤꯛꯃꯛꯁꯨ ꯑꯩꯈꯣꯏꯅ ꯁꯨꯃꯥꯏꯅ ꯒ꯭ꯔꯍꯟ ꯂꯥꯛꯀꯗꯧꯔꯦ ꯍꯥꯏꯕ ꯃꯇꯝꯗ ꯑꯩꯈꯣꯏꯗꯒꯤ ꯑꯩꯈꯣꯏꯒꯤ ꯑꯍꯜꯁꯤꯡꯁꯤꯅ ꯍꯥꯟꯅ ꯏꯟꯐꯣꯔꯃꯦꯁꯟꯁꯦ ꯐꯪꯏ ꯃꯈꯣꯏꯅ ꯒ꯭ꯔꯍꯟ ꯂꯥꯛꯄ ꯃꯇꯝꯗ ꯑꯩꯈꯣꯏꯒꯤ ꯑꯩꯈꯣꯏꯒꯤ ꯆꯠꯅꯕꯤꯒꯤ ꯃꯇꯨꯡ ꯏꯟꯅ ꯒ꯭ꯔꯍꯟ ꯂꯥꯛꯑꯒꯗꯤ ꯁꯨꯃꯥꯏꯅ ꯃꯥꯡꯉꯦ ꯌꯨꯝ ꯁꯦꯡꯒꯗꯕꯅꯤ ꯈꯣꯠꯀꯗꯕꯅꯤ ꯍꯥꯏꯕ ꯃꯌꯥꯝ ꯑꯃꯁꯨ ꯑꯩꯈꯣꯏꯗ ꯍꯧꯖꯤꯛ ꯍꯧꯖꯤꯛ ꯐꯥꯎꯕ ꯑꯗꯨꯝ ꯆꯠꯅꯔꯤ ꯑꯗꯨꯕꯨ ꯒ꯭ꯔꯍꯟ ꯂꯥꯛꯄ ꯍꯥꯏꯕꯁꯦ ꯑꯃꯥꯡꯕ ꯑꯃꯁꯨꯡ ꯌꯨꯝꯗꯨꯕꯨ ꯃꯥꯡ ꯃꯥꯡꯗꯕ ꯍꯥꯏꯕꯗꯨꯃꯗꯤ ꯑꯩꯈꯣꯏ ꯀꯗꯥꯏ ꯐꯥꯎ ꯆꯨꯝꯕꯅꯣ ꯍꯥꯏꯕꯗꯨꯃꯗꯤ ꯑꯩꯈꯣꯏ ꯍꯧꯖꯤꯛ ꯐꯥꯎꯕꯗ ꯃꯗꯨꯒꯤ ꯃꯇꯥꯡꯗꯨꯁꯨ ꯊꯤꯔꯨꯗ꯭ꯔꯤ ꯑꯗꯨ ꯑꯍꯜ ꯂꯃꯟꯁꯤꯡꯅꯗꯤ ꯇꯧꯕ ꯃꯣꯏꯒꯤ ꯅꯤꯇꯤ ꯅꯤꯌꯣꯝ ꯍꯥꯏꯔꯒꯗꯤ ꯒ꯭ꯔꯥꯍꯟ ꯂꯥꯛꯇꯥꯔꯒꯗꯤ ꯅꯨꯃꯤꯠꯇꯨꯃ ꯆꯔꯥ ꯍꯦꯟꯕ ꯅꯠꯇ꯭ꯔꯒꯅ ꯏꯔꯨꯖꯊꯣꯛꯄ ꯌꯨꯝ ꯁꯦꯡꯗꯣꯛꯄ ꯃꯌꯥꯝ ꯑꯃ ꯇꯧꯅꯩ ꯁꯤꯒꯤ ꯇꯧꯅꯕꯤ ꯃꯔꯝꯗꯣ ꯀꯔꯤꯅꯣ ꯍꯥꯏꯕꯗꯨꯃꯗꯤ ꯑꯩꯈꯣꯏ ꯉꯁꯤ ꯐꯥꯎꯕꯗ ꯍꯪꯁꯨ ꯍꯪꯎꯗ꯭ꯔꯤ ꯑꯍꯜ ꯂꯃꯟꯁꯤꯡꯗ ꯑꯗꯣ ꯃꯥꯡꯉꯦ ꯍꯥꯏꯗꯅ ꯍꯥꯏꯑꯦ ꯂꯥꯏꯒꯤ ꯊꯕꯛ ꯊꯧꯔꯃ ꯀꯌꯥ ꯑꯃꯁꯨ ꯇꯧꯅꯗꯦ ꯑꯃꯥꯡꯕ ꯅꯨꯃꯤꯠꯅꯦꯅ ꯍꯥꯏꯗꯅ ꯑꯗꯣ ꯍꯥꯏꯔꯤꯕ ꯆꯟꯗ꯭ꯔ ꯒ꯭ꯔꯍꯟꯁꯦ ꯂꯥꯛꯄ ꯃꯇꯝꯗ ꯑꯩꯈꯣꯏꯅ ꯍꯧꯖꯤꯛ ꯍꯧꯖꯤꯛ ꯎꯈꯤꯕꯗ ꯍꯥꯏꯔꯒꯗꯤ ꯍꯧꯖꯤꯛꯀꯤ ꯇꯨ ꯊꯥꯎꯖꯟ ꯅꯠꯇꯦ ꯅꯥꯏꯟꯇꯤꯟ ꯅꯥꯏꯟꯇꯤ ꯁꯤꯛꯁꯇ ꯊꯣꯛꯈꯤꯕ ꯆꯟꯗ꯭ꯔꯥ ꯒ꯭ꯔꯍꯟꯗꯨꯅ ꯈ꯭ꯋꯥꯏꯗꯒꯤ ꯍꯦꯟꯅ ꯃꯌꯦꯛ ꯁꯦꯡꯅ ꯎꯕ ꯑꯃꯁꯨꯡ ꯈꯋꯥꯏꯗꯒꯤ ꯆꯥꯎꯕ꯭ꯔꯥ ꯍꯥꯏꯗꯅ ꯑꯩꯅ ꯑꯗꯨꯃꯥꯏꯅ ꯑꯁꯥ ꯇꯧꯏ